ꯑꯩꯈꯣꯏꯅ ꯈꯪꯒꯗꯕ ꯑꯃꯗꯤ ꯁꯅꯥꯎ ꯍꯥꯏꯕꯁꯤꯗꯤ ꯃꯅꯤꯄꯨꯔꯁꯤꯗꯁꯨ ꯌꯨꯝꯊꯣꯡ ꯈꯨꯗꯤꯡꯒꯤ ꯂꯣꯏꯅꯔꯕ ꯑꯗꯨꯒꯨꯝꯕ ꯁꯟꯁꯤꯡꯅꯤ ꯑꯗꯨꯅ ꯁꯟ ꯃꯃꯥ ꯑꯃꯅ ꯁꯟ ꯃꯆꯥ ꯑꯃ ꯆꯦꯜꯂꯛꯄ ꯃꯇꯝꯗ ꯑꯩꯈꯣꯏꯅ ꯇꯥꯏꯕꯪ ꯃꯤ ꯑꯩꯈꯣꯏꯅ ꯀꯔꯝꯃꯥꯏꯅ ꯀꯤꯌꯔ ꯂꯧꯒꯗꯕꯅꯣ ꯍꯥꯏꯕꯁꯤꯗꯤ ꯍꯦꯛ ꯃꯥꯒꯤ ꯄꯣꯛꯊꯣꯛꯂꯛꯄ ꯃꯇꯝ ꯑꯗꯨꯅ ꯃꯇꯝ ꯑꯗꯨꯗ ꯑꯩꯈꯣꯏꯅ ꯐꯖꯅ ꯈꯨꯟꯒꯠꯂꯒ ꯃꯍꯥꯛ ꯑꯁꯤ ꯁꯟꯕꯤꯒꯤ ꯃꯅꯥꯛꯇ ꯐꯖꯅ ꯊꯝꯕꯤꯒꯗꯧꯕꯅꯤ ꯑꯗꯨꯅ ꯁꯟꯕꯤ ꯑꯁꯤ ꯀꯔꯝꯃꯥꯏꯅ ꯆꯥꯎꯍꯟꯒꯦ ꯍꯥꯏꯔꯗꯤ ꯃꯍꯥꯛꯁꯤ ꯂꯨꯅ ꯅꯥꯟꯅ ꯊꯝꯕ ꯑꯁꯤ ꯌꯥꯝꯅ ꯗꯔꯀꯥꯔ ꯑꯣꯏꯌꯦ ꯑꯩꯈꯣꯏꯅ ꯁꯟꯅꯥꯎ ꯑꯁꯤ ꯃꯇꯝ ꯆꯥꯅ ꯁꯟꯕꯤꯗ ꯁꯪꯒꯣꯝ ꯑꯁꯤ ꯄꯤꯊꯛꯄ ꯑꯗꯨꯅ ꯃꯇꯝ ꯆꯥꯅ ꯃꯁꯤ ꯁꯟꯊꯤꯁꯤ ꯁꯦꯡꯕꯤꯕ ꯑꯗꯨꯒ ꯂꯨꯅ ꯅꯥꯟꯅ ꯊꯝꯕꯤꯕ ꯑꯁꯤꯅꯆꯤꯡꯕꯁꯤꯡꯁꯤ ꯇꯧꯕꯤꯒꯗꯧꯕꯅꯤ ꯁꯟ ꯑꯁꯤ ꯑꯩꯈꯣꯏꯅ ꯂꯨꯅ ꯅꯥꯟꯅ ꯊꯝꯕ ꯃꯇꯝꯗ ꯃꯥꯒꯤ ꯑꯦꯔꯤꯌꯥ ꯑꯁꯤꯗ ꯀꯥꯡꯅꯆꯤꯡꯕꯁꯤꯡ ꯑꯁꯤ ꯑꯩꯈꯣꯏꯅ ꯄꯨꯂꯞ ꯀꯥꯃꯩ ꯁꯥꯔꯒ ꯃꯩꯈꯨ ꯊꯣꯛꯍꯜꯂꯒ ꯀꯥꯡꯁꯤꯡ ꯑꯗꯨ ꯇꯥꯟꯊꯣꯛꯀꯗꯕꯅꯤ ꯑꯗꯨꯅꯆꯤꯡꯕꯁꯤꯡ ꯇꯧꯔꯒꯗꯤ ꯑꯩꯈꯣꯏꯅ ꯁꯟꯅꯥꯎꯁꯤꯡꯗꯒꯤ ꯑꯅꯥꯕ ꯃꯌꯥꯝꯁꯤꯡ ꯑꯗꯨ ꯉꯥꯛꯊꯣꯛꯄ ꯉꯝꯒꯅꯤ ꯂꯥꯏꯅꯥ ꯃꯌꯥꯝ ꯀꯌꯥ ꯂꯥꯛꯑꯒꯁꯨ ꯑꯩꯈꯣꯏꯅ ꯉꯥꯛꯊꯣꯛꯄ ꯉꯝꯒꯅꯤ ꯑꯁꯤꯅꯆꯤꯡꯕ ꯇꯧꯕ ꯊꯕꯛꯁꯤꯡ ꯑꯁꯤ ꯑꯩꯈꯣꯏ ꯐꯖꯅ ꯀꯤꯌꯔ ꯑꯣꯏꯅ ꯂꯧꯕ ꯇꯥꯕꯅꯤ ꯁꯟꯅꯥꯎ ꯑꯁꯤ ꯌꯥꯝꯅ ꯐꯖꯅ ꯀꯤꯌꯔ ꯇꯧꯔꯒꯗꯤ ꯑꯩꯈꯣꯏꯅ ꯃꯇꯝ ꯆꯥꯅ ꯃꯥꯒꯤ ꯁꯖꯤꯛꯁꯦ ꯃꯇꯝ ꯆꯥꯅ ꯄꯤꯖꯕꯤꯕ ꯑꯗꯨꯒ ꯃꯇꯝꯅ ꯃꯇꯝ ꯆꯥꯅ ꯃꯥꯕꯨ ꯏꯁꯤꯡ ꯄꯤꯊꯛꯄꯤꯕ ꯑꯁꯤꯅꯆꯤꯡ ꯑꯁꯤꯅ ꯆꯤꯡꯕ ꯊꯕꯛꯁꯤꯡ ꯑꯁꯤ ꯇꯧꯔꯒꯗꯤ ꯃꯍꯥꯛꯀꯤ ꯁꯟꯒꯤ ꯆꯥꯎꯕꯒꯤ ꯆꯥꯡ ꯑꯁꯤ ꯌꯥꯝ ꯊꯨꯅ ꯍꯦꯟꯒꯠꯂꯛꯀꯅꯤ ꯍꯥꯏꯕꯁꯦ ꯍꯥꯏꯖꯅꯤꯡꯉꯤ ꯑꯗꯨꯒ ꯁꯟꯅꯥꯎꯁꯤꯡ ꯑꯁꯤ ꯑꯩꯈꯣꯏꯅ ꯃꯥꯒꯤ

ꯅꯨꯡꯇꯤꯒꯤ ꯑꯩꯈꯣꯏꯅ ꯌꯦꯡꯁꯤꯟꯕ ꯗꯔꯀꯥꯔ ꯇꯥꯏ ꯇꯨꯝꯂꯝꯗꯥꯏꯗ ꯀꯔꯤꯗ ꯁꯣꯏꯈꯤꯕ꯭ꯔꯥ ꯈꯣꯠꯈꯤꯕ꯭ꯔꯥ ꯍꯥꯏꯕꯁꯤ ꯑꯩꯈꯣꯏꯅ ꯑꯩꯈꯣꯏꯅ ꯑꯍꯤꯡ ꯍꯧꯒꯠꯄ ꯃꯇꯝꯗꯁꯨ ꯀꯔꯤ ꯀꯥꯡꯁꯤꯡ ꯁꯤꯡ ꯀꯥꯡꯅꯆꯤꯡꯕꯁꯤꯡ ꯑꯁꯤ ꯂꯩꯕ꯭ꯔꯥ ꯈꯣꯠꯄ꯭ꯔꯥ ꯍꯥꯏꯕꯁꯤ ꯑꯩꯈꯣꯏ ꯃꯇꯝ ꯆꯥꯅ ꯆꯥꯅ ꯌꯦꯡꯕꯤꯒꯗꯕꯅꯤ ꯑꯁꯤꯅ ꯆꯤꯡꯕ ꯊꯕꯛꯁꯤꯡ ꯑꯁꯤ ꯑꯩꯈꯣꯏꯅ ꯐꯖꯅ ꯌꯦꯡꯈꯠꯂꯖꯤ ꯂꯧꯈꯠꯂꯗꯤ ꯌꯥꯝ ꯊꯨꯅ ꯁꯟꯅꯥꯎ ꯑꯗꯨ ꯆꯥꯎꯕ ꯐꯪꯒꯅꯤ ꯑꯁꯤ ꯍꯥꯏꯔꯒ ꯁꯤꯗ ꯂꯣꯏꯁꯤꯟꯖꯒꯦ